ꯑꯩꯈꯣꯏꯒꯤ ꯃꯅꯤꯄꯨꯔ ꯏꯔꯝꯗꯝ ꯑꯁꯤꯗ ꯂꯩꯔꯤꯕ ꯂꯧꯃꯤꯁꯤꯡ ꯑꯁꯤ ꯃꯈꯣꯏꯒꯤ ꯁꯦꯟꯊꯣꯛ ꯂꯝꯕꯤꯁꯦ ꯂꯧꯗꯒꯤ ꯂꯧꯅ ꯄꯣꯠꯊꯣꯛ ꯄꯨꯊꯣꯛꯑꯒ ꯂꯥꯛꯄ ꯃꯇꯝꯗ ꯃꯈꯣꯏꯒꯤ ꯃꯆꯥ ꯃꯁꯨꯁꯤꯡꯅ ꯍꯥꯏꯗꯤ ꯃꯥ ꯑꯋꯥꯡꯕ ꯊꯥꯛꯀꯤ ꯃꯍꯩ ꯇꯝꯕ ꯐꯥꯎꯕꯗ ꯍꯣꯠꯅꯔꯛꯄ ꯃꯇꯝꯗꯗꯤ ꯑꯗꯨꯛꯀꯤ ꯃꯇꯤꯛ ꯋꯥꯅ ꯊꯣꯛꯏ ꯃꯔꯝꯗꯤ ꯂꯧꯃꯤꯁꯤꯡ ꯑꯁꯤ ꯃꯔꯨ ꯑꯣꯏꯅ ꯍꯥꯏꯗꯤ ꯑꯇꯣꯞꯄ ꯃꯄꯥꯜ ꯂꯝꯒ ꯏꯔꯝꯗꯃ ꯃꯅꯤꯄꯨꯔꯒ ꯈꯦꯅꯕ ꯑꯃ ꯍꯥꯏꯌꯨ ꯍꯥꯏꯕ ꯇꯥꯔꯒꯗꯤ ꯂꯧꯃꯤꯁꯤꯡ ꯑꯁꯤ ꯃꯣꯏꯅ ꯂꯧ ꯁꯨꯖꯔꯒ ꯃꯈꯣꯏꯒꯤ ꯏꯃꯨꯡꯗꯨ ꯄꯨꯅꯕ ꯍꯥꯏꯕꯗꯤ ꯏꯃꯨꯡꯗꯨꯒꯤ ꯆꯥꯕ ꯀꯣꯟꯅꯖꯅꯕꯒꯤꯗꯃꯛꯇ ꯃꯣꯏ ꯁꯨꯔ ꯅꯣꯝꯃꯒ ꯃꯍꯩ ꯃꯔꯣꯡ ꯄꯨꯊꯣꯛꯄ ꯑꯅꯝꯕ ꯑꯣꯏꯔꯝꯃꯦꯕ ꯑꯗꯨꯕꯨ ꯃꯈꯣꯏꯅ ꯀꯔꯤꯒꯨꯝꯕ ꯁꯤꯗꯒꯤ ꯄꯩꯁꯥ ꯇꯥꯟꯒꯦ ꯍꯥꯏꯅ ꯊꯣꯛꯂꯛꯄ ꯃꯇꯝꯗꯗꯤ ꯂꯧꯃꯤꯅ ꯃꯁꯤꯡ ꯌꯥꯝꯅ ꯂꯝꯅ ꯃꯁꯤꯡ ꯌꯥꯝꯗꯕ ꯃꯥꯒꯤ ꯏꯃꯨꯡꯒꯤ ꯀꯣꯟꯅꯖꯕꯒꯤꯗꯤ ꯀꯣꯟꯅꯖꯕ ꯑꯗꯨꯒ ꯃꯣꯏꯅ ꯄꯩꯁꯥ ꯇꯥꯟꯕꯒꯤ ꯑꯣꯏꯅ ꯊꯣꯛꯂꯛꯄꯗꯗꯤ ꯑꯗꯨꯛꯀꯤ ꯃꯇꯤꯛ ꯍꯥꯏꯗꯤ ꯆꯥꯟꯅꯗꯕ ꯑꯃ ꯑꯣꯏꯔꯦ ꯑꯗꯨꯒ ꯍꯧꯖꯤꯛ ꯃꯅꯤꯄꯨꯔꯗ ꯂꯧꯃꯤꯁꯤꯡ ꯑꯁꯤꯅ ꯊꯦꯡꯅꯔꯤꯕ ꯑꯋꯥꯕꯁꯦ ꯑꯗꯨꯛꯀꯤ ꯃꯇꯤꯛ ꯌꯥꯝꯈ꯭ꯔꯦ ꯍꯥꯏꯔꯤꯕ ꯍꯥꯏꯗꯤ ꯈꯔ ꯑꯣꯏꯅ ꯄꯜꯂꯕꯗ ꯏꯁꯤꯡ ꯏꯆꯥꯎ ꯅꯪꯕ ꯃꯇꯃꯗ ꯀꯃꯥꯏꯅ ꯇꯧꯒꯅꯤ ꯀꯃꯥꯏꯅ ꯀꯟꯒꯗꯒꯦ ꯑꯗꯒꯤ ꯀꯃꯥꯏꯅ ꯃꯥꯡꯉꯣꯏꯗꯒꯦ ꯒꯣꯔꯃꯦꯟꯒꯤ ꯏꯟꯁꯨꯔꯦꯟꯁꯀꯤ ꯃꯇꯥꯡꯗ ꯀꯔꯤꯝꯇ ꯃꯣꯏꯗ ꯑꯥꯏꯗꯤꯌꯥ ꯑꯝꯇ ꯂꯩꯇꯦꯕ ꯍꯥꯏꯕꯗꯤ ꯂꯩꯕ ꯇꯥꯔꯒꯁꯨ ꯃꯤ ꯈꯔ ꯈꯛꯀꯤ ꯋꯥꯅꯤ ꯆꯥꯎꯔꯥꯛꯅ ꯌꯦꯡꯕ ꯃꯇꯝꯗ ꯃꯣꯏꯗ ꯑꯩꯈꯣꯏ ꯏꯁꯤꯡ ꯏꯆꯥꯎ ꯅꯪꯕ ꯃꯇꯝꯗ ꯑꯣꯔ ꯃꯩꯍꯧ ꯂꯥꯡꯄꯣꯛ ꯅꯪꯕ ꯃꯇꯝꯗ ꯑꯗꯨꯒ ꯅꯦꯆꯔꯦꯜꯒꯤ ꯗꯤꯖꯥꯁꯇꯔ ꯅꯪꯕ ꯃꯇꯝꯗ ꯃꯍꯧꯁꯥꯅ ꯈꯜ ꯀꯥꯏꯔꯛꯄꯗꯒꯤ ꯊꯣꯛꯂꯛꯄ ꯃꯌꯥꯝꯗ ꯏꯟꯁꯨꯔꯦꯟꯁꯀꯤ ꯄꯤ ꯄꯤꯗꯦ ꯍꯥꯏꯕꯁꯤꯒꯤ ꯃꯇꯥꯡꯗ ꯃꯣꯏ ꯏꯟꯁꯨꯔꯦꯟꯁꯀꯤ ꯀꯔꯤꯝ ꯌꯥꯎꯗꯦ ꯑꯗꯨꯅ ꯑꯥꯏꯗꯤꯌꯥ ꯅꯣꯂꯦꯁꯁꯤ ꯂꯩꯇꯕꯅꯤꯅ ꯃꯣꯏꯗ

ꯍꯥꯏꯔꯤꯕꯁꯤꯡ ꯑꯁꯤ ꯒꯣꯔꯃꯦꯟꯒꯤ ꯁ꯭ꯀꯤꯝꯁꯤꯡ ꯍꯥꯏꯕꯗꯤ ꯃꯆꯥ ꯃꯁꯨ ꯂꯥꯏꯔꯤꯛ ꯇꯝꯕ ꯃꯇꯝꯗ ꯈꯔ ꯋꯥꯕ ꯃꯣꯏꯒꯤ ꯂꯧꯃꯤꯁꯤꯡꯒꯤ ꯃꯆꯥꯁꯤꯡꯗꯅ ꯑꯩꯈꯣꯏꯅ ꯁ꯭ꯇꯨꯗꯦꯟ ꯂꯣꯟꯁꯦ ꯄꯤꯕꯒꯤ ꯆꯥꯡꯁꯦ ꯐꯖꯅ ꯏꯟꯁꯄꯦꯛꯁꯟ ꯇꯧꯔꯒ ꯄꯤꯕꯤꯕ ꯑꯗꯨꯒ ꯑꯐꯪꯕ ꯈꯔ ꯐꯪꯉꯒ ꯐꯪꯗꯕ ꯈꯔꯅ ꯐꯪꯗꯕ ꯅꯠꯇꯕꯤꯗ ꯑꯗꯨ ꯃꯣꯏꯒꯤ ꯍꯥꯏꯔꯤꯕ ꯍꯤꯔꯝꯁꯤꯗ ꯊꯕꯛ ꯇꯧꯕꯤꯕ ꯃꯤꯄꯨꯝ ꯈꯨꯗꯤꯡꯃꯛꯅ ꯊꯋꯥꯏ ꯆꯪꯅ ꯍꯣꯠꯅꯕꯤꯔꯒ ꯃꯄꯨꯡ ꯐꯥꯅ ꯑꯆꯨꯝ ꯆꯨꯝꯗ ꯊꯤꯗꯣꯛꯑꯒ ꯀꯔꯤꯒꯨꯝꯕ ꯆꯨꯝꯂꯝꯕ ꯇꯥꯔꯒꯗꯤ ꯃꯣꯏꯁꯤꯡ ꯑꯁꯦ ꯃꯇꯦꯡ ꯄꯥꯡꯕꯤꯕ ꯏꯟꯇꯔꯦꯁ ꯌꯥꯝꯅ ꯄꯤꯛꯄꯗ ꯂꯣꯟ ꯂꯧꯕꯒꯤ ꯑꯌꯥꯕ ꯄꯤꯕꯤꯕ ꯑꯁꯤꯅꯆꯤꯡꯕꯁꯤꯡ ꯑꯁꯦ ꯑꯗꯨꯗꯒꯤ ꯂꯧꯃꯤꯁꯤꯡꯗꯁꯨ ꯑꯩꯈꯣꯏꯒꯤ ꯏꯊꯩ ꯂꯧꯈꯣꯡꯁꯤꯡ ꯑꯁꯦ ꯐꯖꯅ ꯁꯦꯝꯕꯤꯕ ꯑꯃꯗꯤ ꯃꯐꯝ ꯁꯤꯟꯕ ꯊꯨꯡꯅ ꯀꯩꯅꯣ ꯂꯧꯃꯤꯁꯤꯡꯒꯤ ꯍꯥꯔꯁꯤꯡ ꯃꯇꯝ ꯆꯥꯕ ꯃꯇꯝꯗ ꯐꯪꯍꯟꯕ ꯍꯣꯡꯅ ꯐꯪꯍꯟꯕ ꯑꯃꯗꯤ ꯂꯧꯃꯤꯁꯤꯡꯗ ꯑꯦꯟꯀꯔꯦꯁ ꯇꯧꯕꯒꯤ ꯊꯕꯛꯁꯤꯡ ꯁ꯭ꯀꯤꯝꯁꯤꯡ ꯄꯥꯏꯊꯕꯤꯕ ꯇꯥꯔꯒꯗꯤ ꯁꯨꯡꯁꯣꯏ ꯁꯣꯏꯗꯅ ꯃꯈꯣꯏꯗ ꯊꯦꯡꯅꯔꯤꯕ ꯑꯋꯥꯕꯁꯤꯡ ꯑꯁꯤ ꯀꯣꯛꯂꯛꯇꯨꯅ ꯃꯈꯣꯏꯒꯤ ꯁꯃꯥꯖ ꯑꯁꯤꯗ ꯆꯪꯗꯕ ꯌꯥꯗ꯭ꯔꯕ ꯄꯣꯠꯊꯣꯛꯁꯤꯡ ꯑꯁꯦ ꯐꯖꯅ ꯄꯨꯊꯣꯔꯛꯀꯅꯤ ꯍꯥꯏꯕꯒꯤ ꯊꯥꯖꯕꯗꯣ ꯑꯩꯅ ꯂꯩꯖꯩ ꯑꯃꯗꯤ ꯃꯈꯣꯏꯒꯤ ꯃꯆꯥ ꯃꯁꯨꯁꯤꯡꯅꯁꯨ ꯑꯐꯕ ꯃꯤ ꯑꯃ ꯑꯣꯏꯅꯕ ꯑꯐꯕ ꯇꯨꯡꯒꯤ ꯌꯨꯝꯕꯤ ꯑꯃ ꯑꯣꯏꯅꯕꯒꯤꯗꯃꯛꯇ ꯁꯣꯏꯗꯅꯃꯛꯀꯤ ꯁꯦꯝꯕ ꯉꯝꯒꯅꯤ ꯍꯥꯏꯕꯒꯤ ꯊꯥꯖꯕ ꯑꯗꯨ ꯑꯩ ꯂꯩ ꯑꯗꯨꯅ ꯑꯩ ꯃꯇꯥꯡ ꯑꯁꯤꯗ ꯋꯥꯐꯝꯁꯤꯡ ꯑꯁꯤ ꯍꯥꯏꯔꯒ ꯂꯣꯏꯁꯤꯟꯖꯔꯦ